ꯍꯦꯜꯂꯣ ꯁꯤ ꯏꯁꯇꯦꯁꯟꯅꯔꯤ ꯗꯨꯀꯥꯟ ꯑꯣꯏꯕꯤꯔꯕ꯭ꯔ ꯑꯣ ꯑꯩ ꯑꯉꯥꯡꯒꯤ ꯑꯩ ꯄꯦꯟꯁꯤꯜ ꯀꯔꯤ ꯀꯔꯥ ꯑꯉꯥꯡꯒꯤ ꯕꯣꯏ ꯀꯔꯤ ꯀꯔꯥ ꯂꯣꯏꯅ ꯄꯥꯝꯖꯩ ꯑꯗꯨꯈꯤꯇ ꯂꯧꯖꯒꯦ ꯇꯧꯕ ꯎꯝ

ꯄꯥꯝꯖꯩ ꯑꯗꯨꯁꯨ ꯂꯧꯖꯒꯦ ꯀꯣꯂꯣꯝ ꯄꯦꯟꯁꯤꯜ ꯕꯣꯏ ꯀꯔꯤ ꯀꯔꯥꯁꯨ ꯈ꯭ꯔꯥ ꯂꯧꯒꯦ ꯃꯃꯜ ꯀꯌꯥꯅꯣ

ꯎꯝ ꯑꯣ ꯑꯗꯨ ꯑꯩ ꯈꯔꯥ ꯂꯧꯒꯦ ꯇꯧꯕ

ꯃꯐꯝꯁꯦ ꯂꯤꯂꯣꯡꯅꯦ

ꯍꯣꯏ ꯍꯣꯏ ꯑꯗꯨ ꯌꯥꯝ ꯄꯥꯝꯃꯦ ꯑꯩꯁꯨ ꯑꯗꯨ ꯂꯧꯒꯦ

ꯑꯩꯈꯣꯏꯁꯤ ꯌꯥꯝꯃꯦ ꯂꯩꯈꯥ ꯂꯥꯏꯔꯤꯛ ꯑꯗꯒꯤ ꯀꯂꯝ ꯄꯦꯟꯁꯤꯜ ꯀꯔꯤ ꯀꯔꯥ ꯌꯥꯝꯃꯦ ꯄꯨꯟꯅ ꯑꯌꯥꯝꯕ ꯄꯨꯟꯅꯅꯦ ꯂꯧꯗꯣꯏꯁꯦ

ꯗꯖꯟ ꯑꯃ ꯂꯧꯒꯦ ꯑꯗꯒꯤ ꯕꯣꯏꯅ ꯗꯖꯟ ꯑꯅꯤ ꯂꯧꯒꯦ

ꯍꯣꯏ ꯍꯣꯏ ꯑꯗꯨꯗꯤ ꯂꯥꯛꯑꯒꯦ ꯑꯩꯈꯣꯏ ꯉꯁꯤ ꯉꯁꯤꯃꯛ ꯂꯥꯛꯑꯒꯦ

ꯑꯪ ꯍꯣꯏ ꯍꯣꯏ ꯂꯥꯛꯑꯒꯦ ꯑꯗꯨꯗꯤ ꯉꯥꯁꯤꯃꯛ ꯂꯥꯛꯑꯒꯦ ꯑꯩ ꯄꯥꯎ ꯄꯤꯔꯛꯑꯒꯦ

ꯎꯝ ꯍꯣꯏ ꯎꯝ

ꯍꯣꯏ ꯍꯣꯏ ꯇꯧꯔꯛꯑꯒꯦ ꯑꯗꯨꯗꯤ ꯑꯩꯈꯣꯏꯒꯤ ꯈꯔ ꯍꯪꯅꯔꯒ ꯑꯗꯨꯝ ꯂꯥꯛꯑꯒꯦ ꯎꯝ ꯎꯝ

ꯍꯣꯏ ꯍꯣꯏ ꯍꯪꯉꯛꯑꯒꯦ ꯑꯗꯨꯒ ꯂꯥꯛꯅꯔꯒꯦ ꯁꯨꯃꯥꯏꯅ ꯁꯤꯅꯤ ꯁꯤꯅꯤ ꯃꯈꯣꯏꯗ ꯍꯪꯉ ꯍꯥꯏꯔꯒ ꯑꯣꯐꯔ ꯄꯤꯔꯤ ꯄꯣꯠ ꯆꯩ ꯂꯧꯔꯨꯁꯦꯅ ꯎꯝ ꯎꯝ ꯎꯝ